ꯑꯥ ꯍꯜꯂꯣ ꯃꯥꯔꯊꯥ ꯑꯣ ꯑꯣ ꯁꯤ ꯂꯥꯛꯂꯤꯕ ꯑꯥ ꯗꯦꯠ ꯊꯥꯔꯇꯤꯗ ꯈꯨꯒꯥ ꯗꯥꯝꯗ ꯑꯩꯈꯣꯏ ꯑꯗꯨꯝ ꯕꯤꯖꯤꯠ ꯇꯧꯕ ꯆꯠꯁꯤꯔꯥ ꯍꯣꯏ ꯈꯨꯒꯥ ꯗꯥꯝꯁꯨ ꯎꯗꯕ ꯀꯨꯏꯔꯦ ꯑꯗꯨ ꯀꯅꯥ ꯀꯅꯥ ꯆꯠꯁꯤꯒꯦ ꯑꯣ ꯑꯗꯨꯗꯤ ꯒꯥꯔꯤꯗꯤ ꯑꯩꯒꯤ ꯀꯥꯔꯗ ꯑꯗꯨꯝ ꯆꯠꯄ ꯌꯥꯔꯦ ꯑꯗꯨ ꯆꯥꯕ ꯊꯛꯄꯁꯦ ꯑꯥꯗ ꯊꯣꯡꯂꯒ ꯆꯥꯁꯤꯔꯥ ꯅꯠꯇ꯭ꯔꯒ ꯁꯤꯗꯒꯤ ꯔꯦꯗꯤ ꯃꯦꯗ ꯄꯨꯔꯥ ꯆꯠꯁꯤꯔꯥ ꯑꯣ ꯑꯗꯨꯅ ꯐꯒꯅꯤꯀꯣ ꯑꯣ ꯑꯗꯨ ꯄꯨꯡꯗꯤ ꯑꯌꯨꯛ ꯆꯠꯁꯦ ꯍꯥꯏꯕ꯭ꯔꯥ ꯅꯠꯇ꯭ꯔꯒ ꯇꯞꯅ ꯑꯗꯨꯝ ꯆꯠꯁꯦ ꯍꯥꯏꯕ꯭ꯔꯥ ꯑꯣ ꯑꯗꯨꯅ ꯐꯔꯅꯤ ꯑꯗꯨꯗꯤ ꯍꯣꯏ ꯑꯗꯨ ꯗꯦꯠ ꯊꯥꯔꯇꯤꯗꯣ ꯑꯗꯨꯗꯨꯗ ꯅꯃꯥꯟꯅꯕꯤ ꯈꯣꯏꯗꯁꯨ ꯅꯣꯏ ꯅꯣꯏ ꯌꯨꯝꯗ ꯂꯩꯔꯝꯃꯣ ꯑꯩ ꯄꯤꯛ ꯑꯞ ꯇꯧꯕ ꯂꯥꯛꯀꯦꯀꯣ ꯍꯣꯏ ꯍꯣꯏ ꯑꯗꯨꯗꯤ ꯀꯝꯐꯥꯝ ꯇꯧꯔꯁꯦꯀꯣ ꯍꯣꯏ ꯍꯣꯏ ꯊꯝꯃꯦ ꯑꯗꯨꯗꯤ ꯑꯥ ꯆꯣ ꯆꯣ ꯆꯣ ꯎꯝ